ꯑꯩꯅ ꯁꯣꯁꯤꯌꯦꯜ ꯃꯣꯗꯤꯌꯥꯗ ꯑꯦꯐ ꯕꯤꯗ ꯑꯩꯅ ꯏꯃꯥꯟꯅꯕ ꯀꯌꯥ ꯗꯦꯜꯂꯤꯗ ꯑꯃꯦꯔꯤꯀꯥꯗ ꯃꯨꯝꯕꯥꯏꯗ ꯂꯩꯈꯤꯕ ꯀꯌꯥ ꯑꯗꯨ ꯌꯨꯝ ꯑꯃꯗꯇ ꯂꯩꯃꯤꯟꯅꯕꯒꯨꯝ ꯁꯛ ꯁꯛ ꯌꯦꯡꯅꯗꯨꯅ ꯋꯥꯔꯤ ꯁꯥꯕ ꯐꯪꯉꯤ ꯑꯃꯁꯨꯡ ꯏ ꯄꯥꯎ ꯀꯌꯥ ꯑꯃ ꯔꯣꯝ ꯌꯦꯡꯗꯨꯅ ꯀꯥꯟꯅꯕ ꯀꯌꯥ ꯑꯃꯔꯣꯝꯁꯨ ꯂꯧꯁꯤꯟꯕ ꯉꯝꯃꯤ ꯑꯃꯁꯨꯡ ꯏꯃꯥꯟꯅꯕ ꯏꯃꯥꯟꯅꯕꯁꯤꯡꯒꯤ ꯄ꯭ꯔꯥꯏꯕꯦꯁꯤ ꯒꯤ ꯃꯤꯗ ꯌꯦꯡꯍꯟꯕ ꯌꯥꯗꯕ ꯀꯌꯥ ꯑꯗꯨ ꯁꯣꯏꯗꯅ ꯑꯩꯅ ꯊꯥꯒꯠ ꯊꯥꯒꯠꯈꯤꯕ ꯁꯣꯁꯤꯌꯦꯜ ꯃꯦꯗꯤꯌꯥꯗ ꯊꯥꯒꯠꯂꯨꯕꯗꯒꯤ ꯑꯃꯥꯡꯕ ꯀꯌꯥ ꯑꯃꯁꯨ ꯑꯃꯥꯡꯕ ꯀꯌꯥ ꯑꯃꯁꯨ ꯑꯣꯏꯍꯟ ꯑꯣꯏꯍꯟꯈꯤ ꯏꯃꯥꯟꯅꯕ ꯑꯗꯨꯒꯤ